ꯌꯦꯟ ꯉꯥꯅꯨꯗ ꯑꯩꯈꯣꯏꯅ ꯄꯤꯖꯕ ꯄꯣꯠꯁꯤ ꯆꯨꯖꯥꯛ ꯆꯨꯖꯥꯛꯁꯦ ꯐꯖꯅ ꯇꯛꯈꯥꯏꯔꯅꯤ ꯃꯤꯜꯗ ꯃꯤꯜꯗ ꯀꯨꯞꯅ ꯇꯛꯈꯥꯏꯔꯅꯤ ꯑꯗꯨꯒ ꯋꯥꯏꯀꯨꯞ ꯆꯦꯡꯀꯨꯞ ꯑꯗꯨꯒ ꯋꯥꯏꯀꯨꯞ ꯆꯦꯡꯀꯨꯞꯅꯦ ꯑꯗꯨꯒ ꯀꯣꯕꯤ ꯑꯩꯈꯣꯏꯒꯤ ꯀꯣꯕꯤ ꯈꯔ ꯂꯤꯕ ꯀꯣꯕꯤ ꯃꯅꯥ ꯍꯥꯏꯇꯥꯔꯦ ꯀꯣꯕꯤ ꯃꯅꯥ ꯑꯗꯨꯗꯒꯤ ꯍꯪꯒꯥꯝ ꯑꯁꯤ ꯑꯩꯈꯣꯏꯅ ꯀꯨꯞꯅ ꯃꯥꯁꯤ ꯀꯛꯄꯤꯔꯅꯤ ꯀꯨꯞꯅ ꯀꯛꯄꯤꯔꯅꯤ ꯀꯨꯞꯅ ꯀꯛꯑꯕ ꯃꯇꯨꯡꯗ ꯃꯥꯁꯦ ꯀꯨꯞꯅ ꯀꯛꯑꯦ ꯀꯛꯑ ꯀꯥꯟꯗ ꯑꯩꯈꯣꯏꯒꯤ ꯉꯁꯥꯏꯒꯤ ꯋꯥꯏꯀꯨꯞꯁꯤꯒ ꯑꯩꯈꯣꯏꯒꯤ ꯉꯁꯥꯏꯒꯤ ꯆꯨꯖꯥꯛ ꯑꯩꯈꯣꯏꯅ ꯇꯛꯈꯥꯏꯔꯤꯕꯁꯦ ꯆꯨꯖꯥꯛ ꯄꯥꯎꯗꯔꯁꯦ ꯆꯨꯖꯥꯛ ꯄꯥꯎꯗꯔꯁꯤꯒ ꯑꯩꯈꯣꯏꯅ ꯆꯥꯡꯗꯥꯗꯨ ꯌꯦꯡꯉꯅꯤ ꯁꯤꯒꯤ ꯍꯪꯒꯥꯝꯁꯤꯗ ꯁꯤ ꯀꯦ ꯖꯤ ꯑꯃ ꯍꯥꯞꯄ ꯌꯥꯕ꯭ꯔ ꯑꯗꯨꯗꯩ ꯀꯦ ꯖꯤ ꯇꯪꯈꯥꯏ ꯍꯥꯞꯄ ꯌꯥꯕ꯭ꯔ ꯑꯗꯨ ꯑꯩꯈꯣꯏꯅ ꯍꯩꯖꯜꯂꯅꯤ ꯑꯗꯨꯗꯒꯤ ꯃꯤꯛꯁ ꯇꯧꯕꯤꯔꯅꯤ ꯑꯗ ꯑꯩꯈꯣꯏꯒꯤ ꯏꯃꯨꯡꯒꯤ ꯆꯥꯛ ꯑꯔꯦꯝꯕ ꯀꯩꯗꯧꯕ ꯆꯖꯤꯛꯀꯨꯝꯕ ꯀꯔꯤꯒꯨꯝꯕ ꯆꯥꯛ ꯑꯔꯦꯝꯕꯁꯨ ꯑꯗꯨꯝ ꯃꯤꯛꯁ ꯇꯧꯔꯒ ꯇꯣꯠꯁꯤꯟꯕꯤꯔꯅꯤ ꯇꯣꯠꯁꯤꯜꯂ ꯃꯇꯨꯡꯗ ꯑꯗꯨꯒꯤꯗꯣ ꯑꯩꯈꯣꯏꯅ ꯄꯤꯖꯔꯅꯤ ꯑꯗꯨꯒ ꯉꯁꯥꯏꯒꯤ ꯆꯨꯖꯥꯛ ꯑꯩꯈꯣꯏꯅ ꯆꯦꯡꯀꯨꯞ ꯋꯥꯏꯀꯨꯞ ꯆꯨꯖꯥꯛ ꯄꯤꯖꯕꯁꯤꯅ ꯃꯥꯗꯤ ꯋꯦꯠꯁꯨ ꯌꯥꯝ ꯂꯩꯌꯦ ꯑꯩꯈꯣꯏ ꯌꯦꯟꯁꯨ ꯉꯥꯅꯨꯁꯨ ꯑꯅꯤꯃꯛ ꯂꯣꯏ ꯄꯤꯖꯕ ꯌꯥꯏ ꯌꯦꯟꯁꯨ ꯉꯥꯅꯨꯁꯨ ꯋꯦꯠ ꯌꯥꯝ ꯂꯩꯌꯦ ꯑꯗꯨꯒ ꯃꯔꯨꯝ ꯀꯣꯛꯄꯁꯨ ꯆꯥꯡ ꯅꯥꯏ ꯅꯨꯡꯇꯤꯒꯤ ꯆꯥꯡ ꯅꯥꯏꯅ ꯀꯣꯛꯏ ꯑꯗꯨꯒ ꯃꯁꯥꯒꯤ ꯋꯦꯠꯁꯨ ꯂꯩꯌꯦ ꯃꯔꯨꯝꯁꯨ ꯆꯥꯡ ꯅꯥꯏꯅ ꯀꯣꯛꯑꯦ ꯑꯗꯨꯅ ꯑꯁꯤꯒꯤ ꯃꯆꯤꯟꯖꯥꯛꯁꯦ ꯁꯨꯃꯥꯏꯅ ꯊꯥꯕꯤꯕ ꯑꯗꯨꯅ ꯑꯩꯈꯣꯏꯗ ꯀꯥꯟꯅꯕ ꯐꯪꯏ